ꯇꯁꯦꯡꯅ ꯍꯥꯏꯔꯒꯗꯤ ꯒꯦꯝ ꯑꯁꯤ ꯄꯞꯖꯤ ꯍꯥꯏꯕ ꯒꯦꯝ ꯑꯁꯤ ꯌꯥꯝꯅ ꯐꯠꯇꯕ ꯒꯦꯝ ꯑꯃꯅꯤ ꯐꯠꯇꯕ ꯒꯦꯝ ꯍꯥꯏꯁꯨ ꯍꯥꯏꯕꯗꯤ ꯌꯥꯗꯦ ꯃꯣꯏꯁꯨ ꯐꯁꯨ ꯐꯩ ꯐꯠꯇꯕꯁꯨ ꯍꯥꯏꯕ ꯌꯥꯏ ꯃꯣꯏꯁꯤ ꯐꯁꯨ ꯐꯩ ꯐꯠꯁꯨ ꯐꯠꯇꯦ ꯆꯞ ꯃꯥꯟꯅꯩ ꯒꯦꯝ ꯑꯁꯤꯅ ꯃꯤ ꯑꯁꯤꯕꯨ ꯑꯦꯗꯤꯛ ꯑꯦꯗꯤꯛ ꯆꯨꯍꯜꯂꯤ ꯑꯦꯗꯤꯛ ꯆꯨꯍꯟꯕ ꯃꯇꯝꯗ ꯒꯦꯝ ꯑꯁꯤꯅ ꯃꯤꯕꯨ ꯃꯥꯒꯤ ꯒꯦꯝ ꯑꯁꯤꯅ ꯑꯦꯗꯤꯛ ꯆꯨꯍꯟꯕ ꯃꯇꯝꯗ ꯑꯉꯥꯡꯁꯤꯡꯁꯨ ꯅꯥꯏꯗꯦ ꯀꯅꯥꯁꯨ ꯑꯍꯟ ꯅꯥꯏꯗꯦ ꯐꯣꯀꯁ ꯇꯧꯕ ꯉꯝꯗꯦ ꯂꯥꯏꯔꯤꯛꯇꯒ ꯊꯕꯛ ꯃꯥꯏ ꯃꯁꯥꯒꯤ ꯃꯁꯥꯒꯤ ꯊꯕꯛꯁꯤꯗ ꯐꯣꯀꯁ ꯇꯧꯕ ꯁꯨꯡꯉꯝ ꯉꯝꯗꯦ ꯃꯔꯝꯗꯤ ꯇꯧꯕ ꯉꯝꯗꯦ ꯍꯥꯏꯕꯗꯤ ꯒꯦꯝ ꯑꯁꯤꯅ ꯀꯔꯤꯒꯨꯝꯕ ꯑꯦꯗꯤꯛ ꯆꯨꯈ꯭ꯔꯗꯤ ꯑꯗꯨꯅꯤ ꯑꯗꯨꯒ ꯍꯣꯏ ꯇꯥꯏꯝ ꯋꯦꯁ ꯇꯧꯕ ꯃꯇꯝꯗꯗꯤ ꯀꯥꯏꯗꯩ ꯒꯦꯝ ꯑꯁꯤ ꯑꯗꯨꯝ ꯁꯥꯟꯅꯒꯤꯕ ꯀꯩꯁꯨ ꯀꯥꯏꯗꯦ ꯒꯦꯝ ꯑꯁꯤ ꯁꯥꯟꯅꯕ ꯃꯇꯝꯁꯤꯗ ꯇꯥꯏꯝ ꯋꯦꯁ ꯇꯧꯕ ꯃꯇꯝꯗ ꯀꯩꯁꯨ ꯀꯥꯟꯅꯗꯦꯀꯣ ꯑꯗꯨꯒ ꯅꯨꯡꯉꯥꯏꯕ ꯑꯃꯁꯨ ꯂꯩ ꯒꯦꯝ ꯑꯁꯤꯒꯤ ꯅꯨꯡꯉꯥꯏꯕ ꯄꯞꯖꯤ ꯑꯁꯤꯒꯤ ꯅꯨꯡꯉꯥꯏꯕ ꯃꯇꯥꯡ ꯑꯃꯁꯨ ꯂꯩ ꯍꯥꯏꯕꯗꯤ ꯐ꯭ꯔꯦꯟꯂꯤ ꯐ꯭ꯔꯦꯟꯂꯤ ꯃꯔꯨꯞ ꯃꯔꯨꯞꯁꯤꯡꯒ ꯑꯗꯨꯝ ꯏꯟꯕꯥꯏꯠ ꯄꯤꯔ ꯁꯥꯟꯅꯕ ꯌꯥꯕ ꯈꯣꯏꯁꯦ ꯑꯗꯨꯅꯤ ꯒꯦꯝꯁꯦ ꯐ꯭ꯔꯦꯟꯂꯤ ꯃꯔꯨꯞꯁꯤꯡꯒ ꯑꯗꯨꯝ ꯁꯥꯟꯅꯃꯤꯟꯅꯕ ꯖꯣꯏꯟ ꯏꯟꯖꯣꯏ ꯇꯧꯃꯤꯟꯅꯕ ꯍꯔꯥꯎꯃꯤꯟꯅꯕꯁꯨ ꯑꯗꯨꯝ ꯅꯨꯡꯉꯥꯏ ꯑꯗꯨ ꯅꯠꯇ꯭ꯔꯁꯨ ꯒꯦꯝ ꯒꯦꯝꯁꯦ ꯌꯥꯝ ꯅꯨꯡꯉꯥꯏꯌꯦꯕꯀꯣ ꯍꯥꯏꯕꯗꯤ ꯃꯤꯁꯦ ꯀꯥꯞꯅꯕꯩꯅꯦꯕ ꯀꯥꯞꯅꯕꯅꯦꯕ ꯅꯣꯡꯃꯩꯁꯦ ꯁꯨꯝ ꯃꯈꯜ ꯃꯈꯜꯅꯦ ꯑꯗꯨꯗ ꯌꯥꯎꯔꯛꯀꯗꯣꯏꯁꯦ ꯑꯗꯣ ꯏꯟꯇꯔꯦꯁꯁꯨ ꯄꯤ ꯒꯦꯝ ꯑꯁꯤꯅꯀꯣ ꯄꯞꯖꯤ ꯍꯥꯏꯁꯦ ꯃꯤꯉꯣꯟꯗꯁꯨ ꯏꯟꯇꯔꯦꯁ ꯌꯥꯝ ꯊꯧꯒꯠꯂꯦ ꯊꯧꯒꯠꯍꯜꯂꯦꯀꯣ ꯃꯤꯉꯣꯟꯗꯁꯨ ꯌꯥꯝ ꯄꯤ ꯑꯗꯨꯒ ꯄꯩꯁꯥꯒꯨꯝꯕꯁꯨ ꯊꯥꯗꯔꯤꯝꯅꯦꯕ ꯒꯦꯝ ꯑꯁꯦ ꯒꯦꯝ ꯑꯁꯦ ꯄꯩꯁꯥꯗꯁꯨ ꯌꯥꯝ ꯊꯥꯗꯔꯤꯝꯅꯤ ꯄꯩꯁꯥ ꯂꯥꯈ ꯂꯥꯈ ꯂꯥꯈ ꯊꯥꯗꯔꯤꯝꯅꯤ ꯌꯥꯕꯨ ꯌꯥꯔꯗꯤ ꯃꯤ ꯑꯃ ꯍꯥꯠꯅꯔꯤꯝꯅꯤ ꯅꯣꯏꯅꯁꯨ ꯈꯪꯉꯤꯗꯨꯅꯤ ꯈꯪꯉꯗꯨꯅꯤ ꯍꯥꯏꯕꯗꯤ ꯒꯦꯝ ꯑꯁꯤꯁꯦ ꯌꯥꯝ ꯁꯥꯊꯤꯕ ꯒꯦꯝꯅꯦꯕꯀꯣ ꯖꯄꯥꯟꯗ ꯊꯣꯛꯈꯤꯕ ꯋꯥꯔꯤ ꯑꯃꯅꯤ ꯃꯃꯥꯟꯅꯕ ꯑꯃꯅ ꯃꯃꯥꯟꯅꯕ ꯑꯃꯕꯨ ꯏꯁꯀꯣꯞ ꯄꯤꯌꯨ ꯌꯥꯗꯕꯒꯤ ꯍꯥꯠꯇꯣꯛꯅꯈꯤꯕꯒꯤ ꯃꯇꯥꯡꯁꯨ ꯂꯩꯌꯦꯕꯀꯣ ꯕꯥꯏꯔꯦꯜꯒ ꯆꯠꯈ꯭ꯔꯝꯅꯤ ꯃꯤꯒꯁꯦ ꯁꯤꯕꯒꯤ ꯃꯇꯥꯡ ꯌꯥꯝ ꯎꯠꯈ꯭ꯔꯦ ꯑꯗꯨ ꯅꯠꯇ꯭ꯔꯁꯨ ꯃꯈꯜ ꯃꯈꯜ ꯌꯥꯝ ꯂꯩꯔꯦ ꯒꯦꯝꯁꯦ ꯑꯗꯨꯛ ꯃꯇꯤꯛ ꯌꯥꯝꯅ ꯁꯥꯊꯤꯕꯒꯤ ꯆꯥꯡꯁꯦ ꯒꯦꯝꯁꯦ ꯑꯗꯨꯛ ꯌꯥꯝ ꯁꯥꯊꯤ ꯁꯥꯊꯤ ꯁꯥꯊꯤ ꯀꯤꯁꯨ ꯀꯤ ꯑꯃꯔꯣꯝꯗ ꯍꯥꯏꯔꯗꯤ ꯀꯤꯅꯤꯡꯉꯥꯏꯁꯨ ꯑꯣꯏ ꯑꯗꯨꯒ ꯅꯨꯡꯉꯥꯏꯅꯤꯡꯉꯥꯏꯁꯨ ꯑꯣꯏ ꯑꯗꯨ ꯀꯔꯤꯒꯨꯝꯕ ꯑꯋꯥ ꯍꯥꯏꯔꯗꯤꯀꯣ ꯊꯕꯛꯀ ꯋꯥꯅ ꯁꯨꯔꯨꯔꯒ ꯍꯜꯂꯛꯑꯒ ꯒꯦꯝꯗꯒ ꯇꯥꯏꯅꯔ ꯑꯗꯨꯝ ꯁꯥꯟꯅꯕ ꯈꯣꯠꯄꯁꯦ ꯌꯥꯝ ꯅꯨꯡꯉꯥꯏ ꯒꯦꯝꯗꯁꯨ ꯑꯗꯨꯝ ꯑꯩꯈꯣꯏꯗ ꯏꯝꯄ꯭ꯔꯨꯞ ꯑꯗꯨꯝ ꯅꯨꯡꯉꯥꯏꯕ ꯍꯥꯏꯗꯤ ꯕꯤꯠ ꯂꯩꯇꯕ ꯃꯨꯠ ꯅꯨꯡꯉꯥꯏꯇꯕ ꯈꯣꯠꯇꯕ ꯒꯦꯝꯁꯦ ꯑꯗꯨꯝ ꯁꯥꯟꯅꯩ ꯑꯗꯨ ꯅꯠꯇ꯭ꯔꯁꯨ ꯒꯦꯝ ꯑꯦꯗꯤꯛ ꯆꯨꯔꯦ ꯍꯣꯏ ꯒꯦꯝ ꯑꯦꯗꯤꯛ ꯆꯨꯔ ꯒꯦꯝ ꯑꯩꯈꯣꯏꯅ ꯀꯔꯤꯒꯨꯝꯕ ꯒꯦꯝꯃꯔ ꯑꯣꯏꯔꯦ ꯒꯦꯝꯃꯔ ꯑꯣꯏꯔꯒ ꯄꯩꯁꯥ ꯇꯥꯟꯕꯁꯨ ꯌꯥꯏꯌꯦꯀꯣ ꯒꯦꯝꯁꯦ ꯄꯞꯖꯤꯁꯦ ꯄꯞꯖꯤꯁꯦ ꯍꯥꯏꯔꯦꯀꯣ ꯄꯞꯖꯤꯁꯦ ꯒꯦꯝ ꯁꯥꯟꯅꯔ ꯄꯞꯖꯤꯁꯦ ꯐꯖꯅ ꯁꯥꯟꯅꯔꯒ ꯇꯥꯟꯕ ꯐꯖꯅ ꯌꯥꯔꯦ ꯒꯦꯝꯁꯤꯗ ꯄꯩꯁꯥ ꯍꯧꯖꯤꯛ ꯒꯦꯝꯃꯔ ꯑꯣꯏꯔꯒ ꯃꯅꯤꯄꯨꯔꯗ ꯒꯦꯝꯃꯔ ꯃꯌꯥꯝ ꯂꯩꯔꯝꯅꯤ ꯃꯅꯤꯄꯨꯔ ꯈꯛꯇ ꯅꯠꯇ꯭ꯔꯦ ꯃꯅꯤꯄꯨꯔꯅ ꯏꯟꯗꯤꯌꯥ ꯑꯣꯜ ꯏꯟꯗꯤꯌꯥ ꯑꯥꯎꯠꯁꯥꯏꯠ ꯀꯔꯤ ꯌꯨ ꯑꯦꯁ ꯑꯦ ꯑꯇꯣꯞꯄ ꯀꯟꯇ꯭ꯔꯤꯗꯁꯨ ꯒꯦꯝꯃꯔ ꯃꯌꯥꯝ ꯂꯩꯔꯝꯃꯅꯤꯀꯣ ꯒꯦꯝꯃꯔꯁꯦꯄ ꯑꯗꯨꯁꯨ ꯄꯞꯖꯤ ꯒꯦꯝꯃꯔ ꯉꯥꯛꯇꯅꯤ ꯑꯗꯣ ꯃꯤꯅ ꯌꯥꯝ ꯄꯥꯝꯅꯩ ꯍꯥꯏꯕꯗꯨ ꯑꯣꯏꯔꯦ ꯒꯦꯝꯃꯔ ꯑꯁꯤ ꯑꯗꯨꯅ ꯄꯥꯝꯗꯕ ꯀꯅꯥꯁꯨ ꯂꯩꯇ꯭ꯔꯦ ꯒꯦꯝ ꯑꯁꯤ ꯒꯦꯝꯁꯤꯁꯨ ꯃꯤꯅ ꯑꯗꯨꯝ ꯑꯅꯝꯕꯅ ꯂꯣꯏ ꯄꯥꯝꯃꯦꯀꯣ ꯄꯞꯖꯤꯁꯦ ꯄꯞꯖꯤꯁꯦ ꯃꯤꯅ ꯑꯗꯨꯝ ꯌꯥꯝꯅ ꯄꯥꯝꯅꯔꯦ ꯑꯗꯨꯒ ꯃꯤꯁꯤꯡꯅ ꯑꯉꯥꯡꯁꯤꯡꯅꯗꯤ ꯏꯟꯇꯔꯦꯁꯇ ꯁꯥꯟꯅꯕꯁꯤ ꯒꯦꯝ ꯁꯥꯟꯅꯕꯁꯦ ꯍꯥꯏꯕꯗꯤ ꯅꯣꯡꯃꯩ ꯄꯞꯖꯤꯗꯒꯤ ꯅꯣꯡꯃꯩ ꯏꯁꯀꯤꯟꯗꯒ ꯅꯝꯃꯥꯗꯒ ꯊꯥꯗꯔꯤꯝꯅꯤ ꯄꯩꯁꯥꯀ ꯑꯗꯨꯅ ꯃꯣꯏꯒꯤ ꯍꯧꯖꯤꯛꯀꯥꯟꯒꯤ ꯄꯞꯖꯤꯗꯒ ꯅꯣꯡꯃꯩ ꯑꯞꯒ꯭ꯔꯦꯠ ꯇꯧꯕ ꯌꯥꯔꯦ ꯒ꯭ꯂꯦꯁꯤꯌꯔ ꯀꯥꯏꯅ ꯅꯣꯡꯃꯩꯀꯥꯁꯦ ꯃꯤ ꯃꯉꯣꯟꯗ ꯏꯟꯇꯔꯦꯁ ꯌꯥꯝ ꯄꯤꯔꯦ ꯍꯥꯏꯕꯅꯦꯕ ꯑꯗꯨ ꯄꯥꯝꯕꯗꯨ ꯑꯉꯥꯡ ꯀꯅꯥꯁꯨ ꯄꯥꯝꯗꯕ ꯂꯩꯇꯦꯕ ꯃꯤꯁꯤꯡꯁꯦ ꯑꯉꯥꯡꯁꯤꯡꯗꯁꯨ ꯀꯅꯥꯁꯨ ꯍꯣꯏ ꯑꯍꯟ ꯐꯥꯎ ꯁꯥꯟꯅꯔꯦ ꯍꯅꯨꯕ ꯐꯥꯎ ꯁꯥꯟꯅꯔꯦꯀꯣ ꯒꯦꯝꯁꯦ ꯁꯥꯊꯤꯕꯒꯤ ꯆꯥꯡꯁꯦ ꯄꯞꯖꯤꯁꯦ ꯑꯗꯨꯅ ꯒꯦꯝ ꯑꯦꯗꯤꯛ ꯆꯨꯍꯟꯕꯒꯤ ꯆꯥꯡꯁꯦ ꯁꯥꯊꯤꯗ꯭ꯔꯥ ꯑꯗꯨꯒ ꯒꯦꯝꯁꯦ ꯌꯥꯝꯅ ꯃꯤꯕꯨ ꯏꯟꯇꯔꯦꯁ ꯂꯩꯍꯟꯕ ꯄꯤꯕ ꯉꯝꯕ ꯑꯣꯏꯔꯦꯕ ꯑꯗꯨꯅ ꯒꯦꯝꯁꯦ ꯌꯥꯝ ꯁꯥꯊꯤꯌꯦ ꯒꯦꯝꯁꯦ ꯁꯥꯁꯨ ꯁꯥꯊꯤꯀꯣ ꯑꯗꯨ ꯅꯠꯇ꯭ꯔꯁꯨ ꯒꯦꯝꯁꯦ ꯄꯞꯖꯤꯁꯦ ꯑꯩꯈꯣꯏꯕꯨꯁꯨ ꯌꯥꯝ ꯏꯟꯇꯔꯦꯁ ꯂꯩꯍꯜꯂꯦ ꯍꯣꯏ ꯁꯥꯟꯅꯩ ꯁꯥꯟꯅꯩ ꯒꯦꯝꯁꯦ ꯁꯥꯟꯅꯕ ꯃꯇꯝꯗ ꯌꯥꯝ ꯅꯨꯡꯉꯥꯏ ꯌꯥꯝ ꯅꯨꯡꯉꯥꯏꯍꯜꯂꯤ ꯍꯛꯆꯥꯡ ꯅꯨꯡꯉꯥꯏ ꯑꯗꯣ ꯒꯦꯝ ꯑꯦꯗꯤꯛ ꯆꯨꯕꯁꯤꯡꯁꯦ ꯌꯥꯝ ꯁꯥꯊꯤꯗꯤ ꯁꯥꯊꯤꯕꯅꯤꯀꯣ ꯒꯦꯝꯁꯦ ꯐꯣꯀꯁ ꯇꯧꯔ ꯐꯖꯅ ꯁꯥꯟꯅꯔꯕ ꯁꯥꯟꯅꯔꯕ ꯒꯦꯝꯗꯒ ꯐꯣꯀꯁ ꯇꯧꯔꯒ ꯂꯥꯏꯔꯤꯛꯇꯅ ꯁꯨꯡꯊꯥ ꯊꯥꯗꯗꯕ ꯂꯥꯏꯔꯤꯛꯇ ꯊꯥꯗꯗꯕꯤꯗ ꯒꯦꯝꯗ ꯑꯣꯏꯅ ꯐꯣꯀꯁ ꯇꯧꯕ ꯉꯝꯕ ꯃꯤꯁꯦ ꯉꯛꯇꯤ ꯉꯛꯄꯖꯥꯠꯅꯤ ꯑꯗꯨꯒ ꯂꯥꯏꯔꯤꯛꯇ ꯈꯛꯇ ꯊꯥꯗꯔꯒ ꯒꯦꯝꯗ ꯈꯛꯇ ꯁꯥꯟꯅꯔꯒ ꯂꯥꯏꯆꯨꯔꯒ ꯂꯩꯕꯁꯤꯡꯁꯦ ꯇꯪꯈꯥꯏ ꯑꯃ ꯀꯣꯡꯒꯥꯏ ꯑꯃ ꯑꯗꯣ ꯂꯥꯏꯔꯤꯛꯇ ꯈꯔ ꯍꯣꯠꯅꯕ ꯃꯤꯁꯤꯡꯁꯦ ꯇꯁꯦꯡꯅ ꯍꯥꯏꯔꯗꯤ ꯂꯥꯏꯔꯤꯛ ꯍꯩꯕ ꯃꯤ ꯐꯥꯎ ꯒꯦꯝꯅ ꯑꯦꯗꯤꯛ ꯂꯥꯏꯆꯨꯍꯜꯂꯦꯕ ꯁꯥꯊꯤꯕꯒꯤ ꯆꯥꯡꯁꯦ ꯒꯦꯝꯁꯦ ꯂꯥꯏꯔꯤꯛꯇꯣ ꯂꯥꯞꯐꯜꯂꯒ ꯒꯦꯝꯗ ꯑꯣꯏꯅ ꯑꯦꯗꯤꯛ ꯆꯨꯍꯜꯂꯤꯅꯦꯕ ꯒꯦꯝꯁꯦ ꯑꯗꯨꯛꯀꯤ ꯃꯇꯤꯛ ꯁꯥꯊꯤꯕꯒꯤ ꯆꯥꯡꯁꯦ ꯃꯥꯒꯤ ꯂꯥꯏꯅꯥꯁꯦ ꯁꯥꯊꯤꯗ꯭ꯔꯥ ꯑꯗꯨ ꯒꯦꯝꯁꯦ ꯌꯥꯝ ꯑꯗꯨꯅꯤ ꯒꯦꯝꯁꯦ ꯌꯥꯝꯅꯁꯨ ꯏꯟꯇꯔꯦꯁ ꯑꯣꯏꯕ ꯒꯦꯝꯅꯤ ꯄꯞꯖꯤꯁꯦ ꯌꯥꯝ ꯀꯃꯟ ꯑꯣꯏꯅ ꯆꯠꯅꯕ ꯑꯣꯏꯅꯩ ꯑꯣꯜ ꯏꯁꯇꯦꯠ ꯑꯣꯏꯅ ꯆꯠꯄ ꯒꯦꯝꯅꯤ ꯃꯥꯁꯦ ꯑꯣꯜ ꯀꯟꯇ꯭ꯔꯤꯒꯤ ꯑꯣꯏꯅ ꯆꯠꯄꯅꯤ ꯆꯠꯁꯨ ꯆꯠꯅꯤ ꯃꯤꯡꯆꯠꯁꯨ ꯌꯥꯝ ꯆꯠꯄ ꯒꯦꯝꯅꯤ ꯄꯞꯖꯤꯁꯦ ꯄꯞꯖꯤ ꯁꯦ ꯌꯥꯝ ꯅꯨꯡꯉꯥꯏ ꯑꯉꯥꯡꯁꯤꯡꯅꯗꯤ ꯌꯥꯝ ꯄꯥꯝꯅꯩ ꯑꯍꯟ ꯐꯥꯎ ꯄꯥꯝꯅꯩ ꯒꯦꯝꯁꯦ ꯌꯥꯝ ꯉꯛꯇꯤ ꯉꯛꯏ ꯑꯣ ꯑꯥ ꯄꯞꯖꯤꯁꯦ ꯄꯞꯖꯤꯁꯦ ꯅꯣꯡꯃꯩꯒꯥꯁꯦ ꯐꯖ ꯐꯖꯕ ꯈꯨꯠꯂꯥꯏ ꯌꯥꯎꯏ ꯍꯧꯖꯤꯛꯁꯤ ꯏꯟꯗꯤꯌꯥꯟ ꯑꯥꯔꯃꯤꯅꯒ ꯄꯥꯏꯔꯤ ꯅꯣꯡꯃꯩꯒꯥꯁꯦ ꯌꯥꯎꯔꯤꯝꯅꯤ ꯒꯦꯝ ꯑꯁꯤꯗ ꯂꯣꯏ ꯌꯥꯎꯔꯤꯝꯅꯤ ꯑꯦ ꯀꯦꯗꯒꯤ ꯑꯦꯝ ꯐꯣꯔꯗꯒꯤ ꯀꯩꯗꯒꯤ ꯄꯨꯂꯞ ꯌꯥꯎꯔꯦꯕ ꯂꯣꯏ ꯁꯨꯅ ꯌꯥꯎꯔꯦ ꯒꯦꯝ ꯑꯁꯤꯗ ꯒꯦꯝ ꯑꯁꯤ ꯀꯅꯥꯁꯨ ꯁꯥꯟꯅꯅꯤꯡꯗꯕ ꯀꯅꯥꯁꯨ ꯂꯩꯇꯦ ꯂꯣꯏ ꯁꯥꯟꯅꯅꯤꯡꯉꯤꯀꯣ ꯒꯦꯝꯁꯦ ꯃꯤꯅꯁꯨ ꯌꯥꯝ ꯄꯥꯝꯅꯩ ꯂꯣꯏ ꯄꯥꯝꯅꯩ ꯂꯣꯏꯅ ꯄꯥꯝꯅꯩ ꯍꯥꯏꯕ ꯇꯥꯔꯦ ꯒꯦꯝꯁꯦ ꯄꯥꯝꯗꯕ ꯂꯩꯇꯦ ꯀꯅꯥꯁꯨ ꯂꯩꯇꯦꯀꯣ ꯒꯦꯝꯒꯨꯝꯕꯁꯦ ꯀꯅꯥꯁꯨ ꯄꯥꯝꯅꯩ ꯄꯞꯖꯤꯗꯒꯤ ꯀꯩꯗꯒꯤ ꯂꯣꯏꯅ ꯁꯥꯟꯅꯅꯤꯡꯉꯤꯀꯣ ꯃꯤꯁꯤꯡꯁꯦ ꯑꯗꯨ ꯒꯦꯝꯁꯦ ꯃꯤꯅ ꯌꯥꯝ ꯄꯥꯝꯅꯔꯦ ꯒꯦꯝꯁꯤꯡꯁꯦ ꯃꯤꯅ ꯏꯟꯇꯔꯦꯁ ꯌꯥꯝ ꯑꯣꯏꯅꯔꯤꯁꯦ ꯀꯔꯤꯗ ꯑꯣꯏꯔꯦ ꯍꯥꯏꯗꯤ ꯄꯞꯖꯤꯁꯦ ꯃꯥꯒꯤ ꯅꯣꯡꯃꯩ ꯏꯁꯀꯤꯟꯅꯅꯦ ꯅꯣꯡꯃꯩ ꯏꯁꯀꯤꯟꯒꯨꯝꯕꯗ ꯑꯗꯨꯝꯕꯗ ꯍꯥꯏꯕꯗꯤ ꯇꯥꯔꯦ ꯑꯗꯨꯒꯨꯝꯕꯗ ꯃꯤꯅ ꯌꯥꯝ ꯏꯟꯇꯔꯦꯁ ꯂꯩꯕ ꯌꯥꯝ ꯄꯥꯝꯖꯕ ꯍꯥꯏꯕꯗꯨ ꯑꯣꯏꯔꯦꯕꯀꯣ ꯒꯦꯝꯁꯦ ꯌꯥꯝ ꯃꯤꯅ ꯌꯥꯝ ꯄꯥꯝꯅꯕ ꯍꯥꯏꯕꯗꯨ ꯑꯣꯏꯔꯦ ꯄꯞꯖꯤꯁꯦ ꯑꯉꯥꯡꯁꯤꯡꯅꯁꯨ ꯌꯥꯝ ꯄꯥꯝꯅꯩꯀꯣ ꯄꯥꯝꯕ ꯃꯔꯝ ꯃꯤꯟꯁ ꯃꯥꯁꯦ ꯑꯞꯒ꯭ꯔꯦꯠꯀ ꯇꯧꯕ ꯌꯥꯕꯗꯨꯅꯦꯕ ꯑꯉꯥꯡꯁꯤꯡꯅ ꯄꯥꯝꯅꯔꯤꯁꯦ ꯅꯣꯡꯃꯩꯁꯦ ꯑꯞꯒ꯭ꯔꯦꯠꯀꯁꯨ ꯇꯧꯕ ꯌꯥꯕ ꯑꯗꯨꯒꯨꯝꯕꯗꯣ ꯏꯟꯇꯔꯦꯁ ꯌꯥꯝ ꯂꯩꯕ ꯑꯗꯨꯒꯨꯝꯕꯗꯨ ꯌꯥꯝ ꯄꯥꯝꯖꯕ ꯍꯥꯏꯕꯗꯨ ꯊꯣꯛꯑꯦꯕꯀꯣ ꯒꯦꯝꯁꯦ ꯑꯗꯨꯝ ꯑꯦꯀꯥꯎꯟꯁꯨ ꯂꯩꯅꯔꯤꯝꯅꯦꯕ ꯍꯧꯖꯤꯛ ꯍꯧꯖꯤꯛꯇꯤ ꯑꯦꯛꯀꯥꯎꯟꯁꯨ ꯃꯤꯗꯤ ꯋꯥꯔꯤꯗꯒ ꯑꯩꯅ ꯒꯦꯝꯁꯤ ꯁꯥꯟꯅꯔꯦ ꯏꯁꯀꯤꯟ ꯐꯅ ꯌꯥꯝ ꯂꯩ ꯈꯜꯂꯣꯃꯦ ꯑꯗꯣ ꯄꯞꯖꯤꯁꯦ ꯄꯞꯖꯤ ꯑꯦꯛꯀꯥꯎꯟꯁꯦ ꯑꯗꯣ ꯃꯤꯉꯣꯟꯗ ꯌꯣꯟꯕꯗ ꯑꯩꯉꯣꯟꯗ ꯄꯩꯁꯥ ꯐꯪꯉꯦꯕ ꯐꯪꯉꯦ ꯍꯥꯏꯕꯗꯤ ꯑꯉꯥꯡꯁꯤꯡꯅ ꯑꯩ ꯏꯁꯀꯤꯟꯗꯣ ꯃꯌꯥꯝ ꯂꯩꯔꯝꯅꯤꯅ ꯄꯥꯝꯅꯩꯌꯦꯕꯀꯣ ꯑꯗꯣ ꯀꯔꯤꯒꯨꯝꯕ ꯑꯩꯁꯨ ꯑꯩꯅ ꯌꯣꯟꯕ ꯇꯥꯕ ꯑꯣꯏꯔꯣ ꯃꯤꯁꯨ ꯂꯩꯅꯅꯦꯕ ꯑꯩꯅ ꯏꯁꯀꯤꯟ ꯐꯅ ꯌꯥꯝ ꯂꯩꯔꯦ ꯂꯩꯅꯅꯦꯕ ꯒꯦꯝꯁꯦ ꯃꯤꯅ ꯌꯥꯝ ꯄꯥꯝꯅꯩ ꯍꯥꯏꯕ ꯇꯥꯔꯦ ꯄꯞꯖꯤꯁꯦ ꯐꯖꯅ ꯃꯤꯅ ꯌꯥꯝ ꯄꯥꯝꯅꯔꯦ ꯑꯗꯨ ꯈꯛꯇ ꯅꯠꯇ꯭ꯔꯦꯗ ꯑꯇꯣꯞꯄ ꯃꯌꯥꯝ ꯂꯩꯔꯦ ꯒꯦꯝꯁꯦ ꯒꯦꯝꯁꯦ ꯑꯇꯣꯞꯄ ꯈꯖꯤꯛꯇ ꯅꯠꯇ꯭ꯔꯦ ꯃꯤꯅ ꯌꯥꯝ ꯄꯥꯝꯅꯔꯦ ꯍꯥꯏꯕꯗꯣ ꯊꯣꯛꯑꯦ ꯍꯥꯏꯕ ꯇꯥꯔꯦ